ꯀꯛꯆꯤꯡ ꯖꯤꯜꯂꯥ ꯑꯁꯤ ꯍꯥꯟꯅꯗꯤ ꯀꯛꯆꯤꯡ ꯖꯤꯜꯂꯥ ꯆꯤꯡꯉꯝꯗꯦ ꯊꯧꯕꯥꯜ ꯖꯤꯜꯂꯥꯒꯤ ꯃꯅꯨꯡ ꯆꯜꯂꯝꯃꯤ ꯀꯛꯆꯤꯡ ꯖꯤꯜꯂꯥ ꯑꯣꯏꯅ ꯐꯪꯈꯤꯕ ꯑꯁꯤ ꯏꯪ ꯂꯤꯁꯤꯡ ꯑꯅꯤ ꯁꯨꯞꯅ ꯇꯔꯥ ꯇꯔꯨꯛꯀꯤ ꯗꯤꯁꯦꯝꯕꯔꯒꯤ ꯇꯥꯡ ꯅꯤꯄꯥꯜꯗ ꯀꯛꯆꯤꯡ ꯖꯤꯜꯂꯥ ꯑꯣꯏꯅ ꯐꯪꯈꯤꯕꯅꯤ ꯀꯛꯆꯤꯡ ꯍꯥꯏꯔꯤꯕ ꯃꯐꯝ ꯑꯁꯤꯗꯒꯤ ꯑꯇꯣꯞ ꯑꯇꯣꯞꯄ ꯏꯁꯇꯦꯠ ꯀꯌꯥꯗ ꯀꯛꯆꯤꯡꯒꯤ ꯍꯥꯏꯋꯦꯁꯤꯡ ꯑꯁꯤꯅ ꯁꯝꯖꯤꯟꯅꯍꯜꯂꯤ ꯑꯗꯨꯒ ꯀꯛꯆꯤꯡꯁꯦ ꯑꯌꯥꯝꯕꯅ ꯔꯨꯔꯦꯜ ꯑꯣꯏ ꯈꯔ ꯑꯃꯅ ꯑ꯭ꯔꯕꯥꯟ ꯑꯣꯏꯕꯁꯨ ꯌꯥꯎꯏ ꯀꯛꯆꯤꯡ ꯑꯁꯤ ꯏꯍꯥꯟ ꯍꯥꯟꯅ ꯈ꯭ꯋꯥꯏꯗꯒꯤ ꯑꯍꯥꯟꯕ ꯀꯛꯆꯤꯡꯒꯤ ꯑꯣꯏꯕ ꯃꯥꯒꯤ ꯊꯕꯛ ꯑꯁꯤ ꯌꯣꯠ ꯁꯨꯡꯕꯅ ꯑꯣꯏꯔꯝꯃꯤ ꯑꯗꯨꯒ ꯀꯛꯆꯤꯡꯒꯤ ꯑꯣꯏꯅ ꯑꯐꯥꯎꯕ ꯐ꯭ꯔꯤꯗꯝ ꯐꯥꯏꯇꯔ ꯑꯃꯁꯨ ꯀꯛꯆꯤꯡ ꯖꯤꯜꯂꯥꯗꯒꯤ ꯂꯩꯔꯝꯃꯤ ꯃꯍꯥꯛꯀꯤ ꯃꯃꯤꯡ ꯑꯗꯨꯗꯤ ꯆꯨꯔꯆꯥꯟꯁꯤꯡ ꯍꯥꯏꯅ ꯀꯧꯏ ꯃꯍꯥꯛ ꯑꯐꯥꯎꯕ ꯐ꯭ꯔꯤꯗꯝ ꯐꯥꯏꯇꯔ ꯑꯃꯈꯛꯅꯤ ꯀꯛꯆꯤꯡ ꯑꯁꯤ ꯍꯥꯟꯅꯒꯤ ꯃꯇꯝꯗꯒꯤ ꯍꯧꯖꯤꯛꯀꯤ ꯃꯇꯝꯅ ꯑꯗꯨꯛꯀꯤ ꯃꯇꯤꯛ ꯑꯑꯣꯟꯕ ꯂꯩꯔꯦ ꯁꯦꯝꯒꯠ ꯁꯥꯒꯠꯄ ꯃꯌꯥꯝ ꯑꯃꯁꯨ ꯂꯩꯔꯦ ꯀꯛꯆꯤꯡ ꯑꯁꯤꯗ ꯍꯥꯟꯅ ꯕꯖꯥꯔ ꯃꯆꯥ ꯑꯣꯏꯔꯝꯕꯗꯨ ꯍꯧꯖꯤꯛꯇꯤ ꯕꯖꯥꯔ ꯑꯆꯧꯕ ꯑꯣꯏꯅ ꯐꯖꯅ ꯁꯦꯝꯒꯠꯂꯦ ꯀꯛꯆꯤꯡꯒ ꯊꯪꯅꯕ ꯑꯇꯣꯞꯄ ꯂꯝ ꯂꯝ ꯀꯌꯥꯗꯒꯤ ꯍꯥꯏꯔꯤꯕ ꯃꯐꯝ ꯑꯁꯤꯗ ꯀꯛꯆꯤꯡꯒꯤ ꯃꯐꯝ ꯑꯁꯤꯗ ꯄꯣꯠ ꯌꯣꯟꯕ ꯌꯥꯎꯏ ꯑꯗꯨꯅ ꯆꯍꯤ ꯀꯌꯥ ꯑꯃꯔꯣꯝ ꯑꯁꯤꯗ ꯀꯛꯆꯤꯡ ꯑꯁꯤ ꯑꯗꯨꯛꯀꯤ ꯃꯇꯤꯛ ꯌꯥꯝꯅ ꯑꯑꯣꯟꯕ ꯑꯣꯏꯔꯦ ꯍꯣꯠꯅꯕ ꯀꯟꯕ ꯂꯥꯏꯔꯤꯛ ꯂꯥꯏꯁꯨ ꯐꯖꯅ ꯇꯝꯕ ꯍꯣꯠꯅꯕ ꯀꯟꯕ ꯑꯃ ꯑꯣꯏꯕꯅ ꯃꯔꯝ ꯑꯣꯏꯗꯨꯅ ꯇꯦꯟꯈ꯭ꯔꯕ ꯃꯇꯝ ꯑꯁꯤꯗ ꯌꯥꯝꯅ ꯊꯨꯅ ꯆꯥꯎꯈꯠꯄ ꯄꯣꯔꯛꯄ ꯉꯝꯕ ꯑꯗꯨꯒꯨꯝꯕ ꯖꯤꯜꯂꯥ ꯑꯃ ꯑꯣꯏꯔꯤ